ꯁꯤꯒꯤꯁꯦ ꯎꯕꯔ ꯀꯦꯞ ꯁꯥꯔꯕꯤꯁꯂꯣ ꯑꯩꯅ ꯉꯁꯥꯏ ꯇ꯭ꯔꯦꯟ ꯇꯣꯡꯕꯒꯤ ꯄꯨꯡ ꯑꯍꯨꯝꯗ ꯑꯍꯨꯝ ꯅꯪꯅꯕꯅ ꯍꯥꯏꯖ ꯍꯥꯏꯔꯒ ꯅꯣꯏ ꯂꯥꯛꯁꯨ ꯂꯥꯛꯇꯦ ꯑꯩꯗꯤ ꯁꯣꯟꯗ ꯇ꯭ꯔꯦꯟ ꯇ꯭ꯔꯦꯟ ꯇꯣꯡꯕꯗꯣ ꯅꯪꯗ꯭ꯔꯦ ꯑꯗꯨꯅ ꯅꯣꯏ ꯀꯩꯅꯣ ꯄꯩꯁꯥꯗꯨ ꯍꯟꯇꯣꯔꯛꯑꯣ